ꯑꯩꯅ ꯁꯤꯖꯤꯟꯅꯔꯤꯕ ꯑꯦꯞꯇꯤ ꯌꯥꯝꯃꯤ ꯑꯗꯨꯕꯨ ꯁꯞꯂꯞꯅ ꯍꯥꯏꯔꯕꯗ ꯀꯣꯟꯇꯦꯛꯁꯨ ꯁꯤꯖꯤꯟꯅꯩ ꯀꯣꯟꯇꯦꯛꯁꯤꯅ ꯑꯩꯅ ꯁꯦꯞ ꯇꯧꯔꯤꯕ ꯅꯝꯕꯔꯁꯤꯡꯗꯣ ꯑꯗꯨꯒꯤꯗꯨꯒꯤ ꯌꯦꯡꯅꯅꯕꯅꯤ ꯑꯗꯨꯒ ꯀꯔꯤꯁꯨ ꯃꯥꯏ ꯖꯤꯌꯣ ꯑꯦꯞꯁꯨ ꯁꯤꯖꯤꯟꯅꯩ ꯃꯥꯏ ꯖꯤꯌꯣ ꯑꯦꯞꯁꯤꯅ ꯑꯩꯅ ꯄꯥꯏꯔꯤꯕ ꯁꯤꯝꯁꯤꯒꯤ ꯀꯔꯤꯅꯤ ꯑꯦꯞꯅꯤ ꯃꯁꯤꯗ ꯑꯩꯅ ꯔꯤꯆꯥꯔꯖ ꯅꯠꯇ꯭ꯔꯒ ꯑꯩꯒꯤ ꯚꯦꯂꯤꯗꯤꯇꯤ ꯑꯃ ꯑꯃ ꯂꯣꯏꯅ ꯌꯦꯡ ꯌꯥꯔꯦ ꯑꯗꯨꯒ ꯐꯦꯁꯕꯨꯛꯁꯨ ꯁꯤꯖꯤꯟꯅꯩ ꯐꯦꯁꯕꯨꯛꯁꯤꯅ ꯁꯣꯁꯤꯌꯦꯜ ꯃꯦꯗꯤꯌꯥꯅꯤꯅ ꯃꯁꯤꯗ ꯑꯞꯗꯦꯠ ꯑꯣꯏꯕ ꯂꯣꯏꯅ ꯑꯩꯅ ꯁꯤꯖꯤꯟꯅꯔꯦ ꯑꯩꯅ ꯑꯞꯂꯣꯠ ꯇꯧꯅꯤꯡꯕꯁꯨ ꯇꯧꯔꯦ ꯑꯗꯨꯒ ꯃꯁꯤꯗꯒꯤ ꯏꯟꯐꯣꯔꯃꯦꯁꯟꯁꯨ ꯃꯌꯥꯝ ꯑꯃ ꯐꯪꯉꯦ ꯍꯧꯖꯤꯛ ꯍꯧꯖꯤꯛ ꯊꯣꯛꯂꯤꯕ ꯑꯞ ꯇꯨ ꯗꯦꯠ ꯑꯣꯏꯕ ꯏꯟꯐꯣꯔꯃꯦꯁꯟ ꯂꯣꯏꯅ ꯐꯪꯉꯦꯕ ꯐꯦꯁꯕꯨꯛꯇꯒꯤ ꯑꯗꯨꯒ ꯋꯥꯆꯦꯞꯁꯨ ꯁꯤꯖꯤꯟꯅꯔꯦ ꯋꯥꯆꯦꯞꯁꯤꯅ ꯌꯥꯝꯅ ꯏꯁꯄꯤꯗꯤ ꯑꯣꯏꯕ ꯏꯟꯐꯣꯔꯃꯦꯇꯤꯞ ꯑꯣꯏꯕ ꯍꯥꯏꯕꯗꯨ ꯑꯣꯏꯔꯦ ꯋꯥꯆꯦꯞꯀꯤ ꯊ꯭ꯔꯨꯗ ꯂꯣꯏꯅ ꯏꯟꯁꯇꯦꯟꯂꯤ ꯏꯃꯤꯗꯦꯠꯂꯤ ꯑꯗꯨꯝ ꯄꯥꯎꯁꯤ ꯐꯥꯎꯅ ꯌꯥꯔꯦ

ꯑꯩꯅ ꯃꯣꯇꯣ ꯀꯥꯜꯀꯨꯂꯦꯇꯔ ꯀꯥꯜꯀꯨꯂꯦꯇꯔꯁꯨ ꯁꯤꯖꯤꯟꯅꯔꯦ ꯀꯥꯜꯀꯨꯂꯦꯇꯔꯁꯤꯅ ꯑꯩꯅ ꯀꯥꯜꯀꯨꯂꯦꯠ ꯇꯧꯅꯕ ꯑꯗꯨꯒ ꯀꯦꯂꯦꯟꯗꯔ ꯑꯦꯞꯁꯨ ꯁꯤꯖꯤꯟꯅꯔꯦ ꯀꯦꯂꯦꯟꯗꯔꯁꯤꯅ ꯑꯩꯅ ꯗꯦ ꯇꯨ ꯗꯦ ꯗꯦꯠ ꯌꯦꯡꯅꯅꯕ ꯑꯗꯨꯒ ꯄ꯭ꯂꯦ ꯏꯁꯇꯣꯔꯁꯨ ꯁꯤꯖꯤꯟꯅꯩ ꯄ꯭ꯂꯦ ꯏꯁꯇꯣꯔꯁꯤꯗꯒꯤ ꯑꯩꯅ ꯑꯄꯥꯝꯕ ꯑꯦꯞ ꯑꯦꯅꯤ ꯄ꯭ꯂꯦ ꯏꯁꯇꯣꯔꯗ ꯌꯥꯎꯕ ꯑꯗꯣ ꯑꯩꯅ ꯗꯥꯎꯟꯂꯣꯠ ꯇꯧꯔꯒ ꯑꯗꯨꯝ ꯑꯅꯧ ꯑꯅꯧꯕ ꯑꯩꯉꯣꯟꯗ ꯏꯟꯐꯣꯔꯃꯦꯇꯤꯞ ꯑꯣꯏꯒꯗꯕ ꯑꯩꯉꯣꯟꯗ ꯅꯦꯁꯦꯁꯔꯤ ꯑꯣꯏꯕ ꯑꯦꯞꯁꯤꯡꯗꯣ ꯗꯥꯎꯟꯂꯣꯠ ꯇꯧꯋꯤ ꯄ꯭ꯂꯦ ꯏꯁꯇꯣꯔꯗꯒꯤ ꯑꯗꯒꯤ ꯌꯨꯇ꯭ꯌꯨꯞ ꯆꯦꯅꯦꯜꯁꯨ ꯁꯤꯖꯤꯟꯅꯔꯦ ꯌꯨꯇ꯭ꯌꯨꯞ ꯆꯦꯅꯦꯜꯗ ꯑꯩꯅ ꯁꯤꯖꯤꯟꯅꯔꯤꯕꯁꯤ ꯌꯨꯇ꯭ꯌꯨꯞ ꯆꯦꯅꯦꯜꯗꯒꯤ ꯁꯤꯅꯦꯃꯥꯁꯨ ꯌꯦꯡꯉꯦ ꯑꯗꯩ ꯏꯁꯩꯁꯨ ꯇꯥꯔꯦ ꯑꯗꯒꯤ ꯑꯇꯣꯞꯄ ꯑꯩꯅ ꯇ꯭ꯔꯨꯀꯣꯂꯔꯁꯨ ꯁꯤꯖꯤꯟꯅꯔꯦ ꯇ꯭ꯔꯨꯀꯣꯂꯔꯁꯤꯗ ꯑꯩꯅ ꯁꯤꯖꯤꯟꯅꯔꯤꯁꯤ ꯇ꯭ꯔꯨꯀꯣꯂꯔꯁꯤꯗꯒꯤ ꯀꯅꯥꯅ ꯐꯣꯟ ꯇꯧꯔꯛꯏꯅꯣ ꯍꯥꯏꯕꯗꯨꯒꯤ ꯍ꯭ꯋꯦꯔ ꯑꯕꯥꯎꯠ ꯑꯗꯨꯝ ꯈꯪꯕ ꯉꯝꯃꯦ ꯃꯁꯤꯅꯤ ꯑꯩꯅ ꯁꯤꯖꯤꯟꯅꯔꯤꯕ ꯑꯦꯞꯁꯤꯡꯁꯦ ꯑꯌꯥꯝꯕ